ꯑꯣ ꯑꯩ ꯀꯩꯅꯣꯅꯦ ꯁꯨꯕꯥꯁꯅꯦ ꯏꯆꯜꯂꯣ ꯁꯤꯕꯣ ꯑꯩ ꯀꯩꯅꯧꯒꯤ ꯍꯣꯜꯁꯦꯜ ꯇꯧꯕꯗꯨꯅꯦꯕꯀꯣ ꯑꯗꯣ ꯑꯩꯗꯣ ꯍꯟꯗꯛꯁꯦ ꯗꯨꯀꯥꯟꯗꯨ ꯈꯔ ꯆꯥꯎꯊꯣꯛꯀꯦ ꯇꯧꯕ ꯑꯗꯨꯗ ꯑꯩꯁꯦ ꯆꯦꯡ ꯍꯋꯥꯏꯁꯨ ꯈꯔ ꯊꯝꯒꯦ ꯏꯅꯧ ꯅꯧꯅ ꯊꯝꯒꯦ ꯇꯧꯕ ꯑꯗ ꯑꯥ ꯍꯧꯖꯤꯛꯁꯦ ꯆꯦꯡꯁꯦ ꯃꯌꯥꯝꯅ ꯆꯥꯅꯕ ꯆꯦꯡꯁꯦ ꯀꯌꯥ ꯀꯌꯥꯃꯨꯛꯇ ꯂꯧꯕ ꯌꯥꯒꯦ ꯑꯥ ꯀꯤꯂꯣ ꯌꯥꯡꯈꯩꯒꯤ ꯕꯣꯔꯥꯗꯨ ꯀꯌꯥ ꯀꯌꯥꯃꯨꯛꯇ ꯂꯧꯕ ꯌꯥꯒꯦ ꯑꯗꯒꯤ ꯍꯋꯥꯏ ꯃꯨꯛꯁꯣꯔꯤ ꯑꯗꯒꯤ ꯍꯋꯥꯏ ꯀꯥꯡꯇꯛ ꯃꯣꯏꯗꯨꯅ ꯀꯃꯥꯏꯅ ꯀꯃꯥꯏꯅ ꯂꯩꯒꯦꯅ ꯍꯪꯒꯦ ꯇꯧꯕ ꯀꯤꯂꯣꯗ ꯌꯥꯡꯈꯩ ꯌꯥꯡꯈꯩꯒꯤ ꯆꯥꯡꯗ ꯂꯥꯛꯀꯗ꯭ꯔꯥ ꯑꯣ ꯊꯥꯎ ꯊꯨꯝꯗꯤ ꯑꯗꯨꯝ ꯂꯩꯕ꯭ꯔꯥ ꯂꯧꯕ ꯌꯥꯒꯗ꯭ꯔꯥ

ꯑꯗꯣ ꯑꯆꯣꯠꯄ ꯄꯤꯁꯤꯜꯂꯛꯇꯅ ꯑꯩ ꯃꯃꯥꯡꯗ ꯑꯦꯖꯦꯟ ꯑꯃꯗꯒꯤ ꯂꯧꯕꯅꯦ ꯑꯗꯣ ꯑꯆꯣꯠꯄ ꯄꯤꯁꯤꯜꯂꯛꯇꯅ ꯃꯥꯡꯕ ꯈꯣꯠꯄ ꯌꯥꯎꯌꯦꯕꯀꯣ ꯑꯗꯣ ꯑꯗꯨꯃꯥꯏꯅ ꯏꯁꯤꯡ ꯆꯣꯠꯈꯤꯕ ꯈꯣꯠꯈꯤꯕ ꯄꯣꯠꯇꯤ ꯅꯠꯇꯦꯀꯣ

ꯑꯣ ꯑꯗꯣ ꯀꯩꯅꯣꯗꯤ ꯍꯋꯥꯏꯗꯨ ꯇꯤꯟ ꯍꯨꯠꯄ ꯈꯣꯠꯄ ꯇꯧꯕ ꯈꯣꯠꯂꯦ ꯑꯗꯣ ꯑꯗꯨꯒꯨꯝꯕ ꯑꯗꯨꯝ ꯇꯧꯗꯕ ꯅꯠꯇ꯭ꯔꯣ ꯑꯣ ꯑꯗꯒꯤ ꯑꯁꯪ ꯑꯃꯥꯟꯗ ꯑꯩꯈꯣꯏꯒꯤ ꯑꯥꯜꯂꯨ ꯑꯗꯒꯤ ꯈꯥꯃꯦꯟ ꯑꯁꯤꯟꯕ ꯑꯗꯨꯒꯨꯝꯕ ꯑꯗꯒꯤ ꯇꯤꯜꯍꯧ ꯆꯅꯝ ꯑꯗꯨꯒꯨꯝꯕꯗꯨ ꯑꯗꯨꯝ ꯂꯩꯅꯤꯀꯣ ꯑꯥ ꯃꯌꯥꯝꯗꯗꯤꯌꯥꯝ ꯇꯥꯡ ꯇꯥꯡ ꯍꯥꯏ ꯑꯗꯣ ꯁꯣꯝꯒꯤꯁꯦ ꯑꯩꯅ ꯁꯨꯝ ꯂꯧꯅꯕꯅꯤꯅ ꯈꯔ ꯑꯗꯨꯝ ꯇꯥꯕꯤꯔꯒꯗꯤ ꯑꯩꯉꯣꯟꯗ ꯇꯣꯡꯗꯣꯏꯕ ꯑꯗ ꯑꯗꯨ ꯑꯗꯨ ꯑꯗꯨꯝ ꯑꯣ ꯑꯥ ꯗꯨꯀꯥꯟꯗꯤ ꯑꯗꯨꯝ ꯑꯩꯅ ꯂꯥꯛꯅꯤꯡꯕ ꯃꯇꯝꯗ ꯂꯥꯛꯄ ꯌꯥꯒꯗ꯭ꯔꯥ ꯅꯠꯇ꯭ꯔꯒ ꯑꯩ ꯂꯤꯁꯇꯣ ꯑꯗꯨꯝ ꯍꯥꯏꯖꯔꯛꯂꯒ ꯑꯥ ꯗꯤꯂꯕꯔꯤ ꯇꯧꯕꯗꯤ ꯌꯥꯒꯗ꯭ꯔꯥ ꯑꯣ ꯑꯩ ꯑꯩ ꯂꯤꯁꯇꯣ ꯑꯥ ꯑꯃꯨꯛꯇꯪ ꯆꯦ ꯑꯃ ꯇꯧꯔꯒ ꯏꯁꯤꯟꯕꯤꯔꯒꯦꯔꯣ ꯈꯔ ꯂꯤꯁ ꯑꯃ ꯍꯥꯏꯖꯔꯛꯂꯒꯦꯅꯦ ꯑꯣ ꯆꯦꯡꯗꯣ ꯑꯩ ꯕꯣꯔꯥ ꯌꯥꯝꯅꯗꯤ ꯍꯧꯔꯔꯣꯏꯒꯦ ꯒꯥꯔꯤ ꯀꯩꯅꯣ ꯕꯣꯔꯥ ꯃꯉꯥꯗꯪ ꯇꯧꯕꯤꯔꯣꯕꯀꯣ ꯑꯥꯜꯂꯨ ꯑꯥꯜꯂꯨ ꯕꯣꯔꯥ ꯃꯉꯥ ꯑꯗꯒꯤ ꯇꯤꯜꯍꯧ ꯕꯣꯔꯥ ꯇꯤꯜꯍꯧ ꯕꯣꯔꯥ ꯑꯅꯤ ꯑꯗꯩ ꯀꯩꯅꯣꯗꯤ ꯑꯥ ꯆꯅꯝꯗꯤ ꯕꯣꯔꯥ ꯀꯤꯂꯣ ꯀꯨꯟ ꯃꯉꯥꯒꯤ ꯕꯣꯔꯥꯗꯨ ꯑꯣꯏꯗꯣꯏ ꯅꯠꯇ꯭ꯔꯣ ꯆꯅꯝꯗꯤ ꯑꯥ ꯑꯗꯣ ꯆꯅꯝ ꯕꯣꯔꯥ ꯑꯅꯤ ꯑꯗꯒꯤ ꯍꯋꯥꯏ ꯁꯒꯣꯜ ꯍꯋꯥꯏꯅꯦ ꯍꯋꯥꯏ ꯀꯥꯡꯇꯛꯅꯦ ꯑꯗꯒꯤ ꯃꯨꯛꯁꯣꯔꯤꯅꯦ ꯕꯣꯔꯥ ꯑꯃꯃꯝ ꯍꯥꯞꯄꯤꯔꯣꯕꯀꯣ ꯑꯗꯒꯤ ꯕꯦꯁꯣꯟꯗꯣ ꯄꯦꯀꯦꯠ ꯄꯦꯀꯦꯠꯇꯣ ꯌꯥꯎꯕ ꯅꯠꯇ꯭ꯔꯣ ꯑꯣ ꯑꯗꯨ ꯑꯗꯨꯗꯣ ꯄꯦꯀꯦꯠ ꯄꯦꯀꯦꯠꯇꯣ ꯄꯦꯀꯦꯠ ꯌꯥꯡꯈꯩꯃꯨꯛ ꯍꯥꯞꯄꯤꯔꯛꯑꯣ ꯑꯗꯒꯤ ꯀꯩꯅꯣꯒꯤ ꯖꯤꯔꯥꯗꯤ ꯃꯌꯣꯝ ꯀꯌꯥ ꯀꯌꯥ ꯆꯤꯡꯕ ꯂꯩꯒꯦ ꯑꯣ ꯑꯗꯨꯗꯤ ꯖꯤꯔꯥꯁꯨ ꯄꯨꯝꯅꯃꯛꯇꯣ ꯍꯧꯖꯤꯛꯀꯤ ꯃꯉꯥ ꯄꯤꯕꯁꯨ ꯇꯔꯥ ꯄꯤꯕꯁꯨ ꯌꯥꯡꯈꯩ ꯄꯤꯕꯁꯨ ꯌꯥꯡꯈꯩ ꯃꯁꯤꯡ ꯌꯥꯡꯈꯩ ꯌꯥꯡꯈꯩꯇꯪ ꯁꯨꯅꯕ ꯍꯥꯞꯄꯤꯔꯛꯑꯣꯕꯀꯣ ꯑꯗꯒꯤ ꯑꯩꯅ ꯍꯪꯖꯒꯦ ꯇꯧꯔꯤꯕꯁꯤ ꯄꯩꯁꯥ ꯅꯨꯡꯁꯥꯗꯤ ꯂꯣꯏꯅꯃꯛ ꯊꯤꯗꯣꯛꯀꯗ꯭ꯔꯥ ꯑꯗꯒꯤ ꯑꯩ ꯈꯤꯇꯪ ꯈꯔ ꯋꯥꯠꯂꯦ ꯈꯣꯠꯂꯦꯁꯨ ꯑꯗꯨꯝ ꯌꯥꯒꯗꯧꯕ ꯅꯠꯇ꯭ꯔꯣ ꯎꯝ ꯑꯣ ꯑꯗꯨ ꯑꯣꯏꯔꯒꯗꯤ ꯑꯣ ꯑꯩꯅ ꯍꯣꯏ ꯐꯔꯦ ꯑꯗꯨꯗꯤ ꯍꯧꯖꯤꯛꯀꯤ ꯂꯤꯁꯇꯣ ꯑꯥ ꯂꯤꯁꯇꯤ ꯍꯌꯦꯡ ꯑꯥ ꯀꯌꯥꯝ ꯀꯨꯏꯅꯗꯤ ꯆꯪꯅꯤ ꯗꯤꯂꯤꯕꯔ ꯇꯧꯕꯤꯕꯗꯣ ꯑꯣ ꯑꯩꯗꯤ ꯍꯌꯦꯡ ꯑꯌꯨꯛ ꯀꯁꯇꯃꯔ ꯑꯃꯈꯛꯅ ꯃꯥꯒꯤ ꯎꯁꯣꯞꯀꯤ ꯄꯣꯠ ꯆꯩ ꯂꯧꯒꯦꯅ ꯍꯥꯏꯕ ꯑꯗ ꯑꯌꯨꯛꯇ ꯅꯪꯂꯒꯗꯤ ꯑꯌꯨꯛꯇ ꯊꯥꯕꯤꯔꯛꯂꯒꯗꯤ ꯐꯗꯣꯔꯤꯕ ꯑꯣ ꯑꯣ ꯑꯗꯨ ꯗꯤꯂꯤꯕꯔꯤꯗꯤ ꯐ꯭ꯔꯤ ꯅꯠꯇ꯭ꯔꯣ ꯈꯔꯁꯥ ꯇꯣꯉꯥꯟꯅ ꯇꯤꯡꯂꯔꯣꯏꯗꯕ ꯅꯠꯇ꯭ꯔꯣ ꯑꯣ ꯑꯣ ꯐꯔꯦ ꯐꯔꯦ ꯑꯩ ꯄꯩꯁꯥꯗꯨ ꯆꯥꯎꯔꯥꯛꯄ ꯀꯌꯥꯃꯨꯛ ꯇꯥꯒꯗꯧꯕ ꯃꯥꯜꯂꯤ ꯑꯩ ꯂꯤꯁꯤꯡ ꯀꯩꯅꯣꯒꯨꯝꯕ ꯇꯔꯥ ꯍꯥꯟꯅ ꯊꯥꯖꯔꯛꯂꯒꯦꯕꯀꯣ ꯑꯗꯨꯒ ꯑꯉꯝꯕꯈꯩꯗꯨꯅ ꯍꯣꯔꯦꯟ ꯗꯤꯂꯤꯕꯔ ꯍꯌꯦꯡ ꯗꯤꯂꯤꯕꯔ ꯇꯧꯕꯗꯨꯗ ꯑꯩ ꯍꯥꯞꯆꯔꯛꯂꯒꯦ ꯑꯗꯨꯒ ꯈꯔ ꯑꯋꯥꯠ ꯑꯄꯥꯗꯨꯅ ꯑꯃꯨꯛ ꯌꯦꯡꯅꯔꯁꯦ ꯑꯗꯨꯗꯤ ꯍꯌꯦꯡ ꯊꯥꯕꯤꯔꯛꯂꯣꯀꯣ ꯑꯗꯨꯗꯤ ꯑꯣ ꯐꯔꯦ ꯐꯔꯦ ꯊꯝꯃꯦ ꯊꯝꯃꯦ ꯑꯗꯨꯗꯤ